ꯍꯦꯜꯂꯣ ꯀꯅꯥ ꯑꯣꯏꯕꯤꯔꯕꯅꯣ ꯁꯤꯕꯣ ꯑꯥꯎ ꯃꯥꯏ ꯃꯃꯤꯡ ꯃꯃꯤꯡ ꯀꯔꯤ ꯍꯥꯏꯕ ꯑꯉꯥꯡꯗꯨꯒꯤ ꯃꯤꯡ ꯑꯣꯑꯣ ꯍꯣꯏ ꯑꯥ ꯑꯥ ꯃꯥꯅꯤ ꯃꯥꯅꯤ ꯍꯥꯏꯕꯤꯌꯨ ꯀꯔꯤ ꯃꯇꯥꯡꯒꯤ ꯑꯥꯎ ꯑꯉꯥꯡꯗꯤ ꯆꯨꯔꯥ ꯀꯣꯔꯣꯟꯒꯤꯗ ꯅꯨꯃꯤꯠ ꯃꯉꯥꯅꯤ ꯁꯨꯇꯤ ꯂꯧꯕꯗꯨꯗꯤ ꯑꯗꯨꯗꯤ ꯅꯨꯡꯉꯥꯏꯔꯣꯏꯅꯦ ꯎꯝ ꯎꯝ ꯎꯝ ꯎꯝ

ꯑꯣ ꯑꯗꯨ ꯍꯣꯏ ꯍꯥꯏꯗꯤ ꯉꯁꯤ ꯑꯩꯒꯤ ꯀꯩꯅꯣ ꯇꯧꯕꯗꯨ ꯑꯉꯥꯡꯗꯨ ꯌꯥꯎꯍꯟꯅꯤꯡꯉꯝꯒꯅꯤ ꯑꯗꯨꯕꯨ ꯌꯥꯎꯍꯟꯅꯤꯡꯕ ꯄꯣꯠꯇꯨ ꯌꯨꯝꯒꯤ ꯊꯕꯛ ꯑꯃ ꯊꯣꯛꯄꯗꯨ ꯏꯃꯨꯡꯒꯤ ꯃꯤ ꯁꯨꯅ ꯌꯥꯎꯕꯗꯨꯗꯤ ꯑꯗꯨꯝ ꯄꯥꯝꯒꯅꯤ ꯑꯗꯨꯕꯨ ꯂꯩꯔꯤꯕ ꯐꯤꯕꯝꯁꯤ ꯑꯉꯥꯡ ꯏꯆꯥꯅꯨꯄꯤꯗꯨ ꯃꯥꯁꯤ ꯃꯥꯒꯤ ꯄ꯭ꯔꯣꯒ꯭ꯔꯦꯁ ꯔꯤꯄꯣꯔꯠ ꯁꯨꯝ ꯌꯦꯡꯕ ꯃꯇꯝꯗ ꯃꯥꯁꯤ ꯌꯥꯝꯅ ꯁꯣꯜꯂꯦꯕꯀꯣ ꯌꯥꯝ ꯁꯣꯟꯕ ꯌꯥꯝ ꯁꯣꯟꯕꯅꯤꯅ ꯄꯣꯠ ꯑꯁꯤ ꯍꯥꯏꯗꯤ ꯑꯗꯨꯗ ꯑꯩꯈꯣꯏꯅ ꯃꯥꯁꯤꯗꯤ ꯌꯥꯔꯤꯝꯈꯩꯗꯤ ꯑꯩꯈꯣꯏꯗꯤ ꯃꯥꯗꯤ ꯁꯨꯡꯊꯥ ꯊꯥꯗꯣꯛꯅꯤꯡꯗꯕꯅꯤ ꯄꯣꯠꯁꯤ ꯑꯗꯨ ꯃꯥꯒꯤ ꯀꯩꯅꯣꯁꯤꯗꯤ ꯌꯦꯡꯕ ꯃꯇꯝꯗ ꯃꯥ ꯃꯃꯥꯡꯒꯤ ꯇꯥꯔꯝ ꯇꯦꯁ ꯊꯥꯕ ꯃꯇꯝꯗꯁꯨ ꯃꯥꯒꯤ ꯁꯕꯖꯦꯛ ꯑꯍꯨꯝ ꯐꯦꯜ ꯑꯣꯏꯔꯦ ꯑꯗꯨꯒ ꯄꯥꯁ ꯇꯧꯔꯤ ꯃꯈꯩꯗꯨꯁꯨ ꯌꯥꯝꯅ ꯑꯩꯈꯣꯏꯒꯤ ꯃꯥꯔꯛꯇꯣ ꯃꯥꯔꯖꯤꯟꯗ ꯑꯣꯏꯅ ꯃꯥꯁꯤ ꯄꯥꯁ ꯇꯧꯋꯦꯕꯀꯣ ꯑꯗꯨꯅ ꯑꯗꯨꯒꯤ ꯍꯥꯏꯔꯤꯕ ꯄꯣꯠꯇꯨꯗꯤ ꯈꯤꯇꯪ ꯑꯗꯣ ꯍꯥꯏꯗꯤ ꯁꯦꯡꯅꯗꯤ ꯊꯥꯗꯣꯛꯅꯤꯡꯗꯕꯅꯤ ꯑꯗꯨ ꯎꯝ

ꯎꯝ ꯎꯝ ꯎꯝ ꯎꯝ ꯅꯨꯃꯤꯠ ꯎꯝ ꯎꯝ ꯎꯝ ꯑꯗꯣ ꯑꯩꯁꯦ ꯑꯩꯉꯣꯟꯗ ꯀꯩꯅꯣ ꯇꯧꯖꯒꯦ ꯃꯉꯥꯅꯤꯗꯨꯗꯤ ꯍꯥꯏꯔꯒꯅꯣ ꯅꯨꯃꯤꯠ ꯍꯥꯏꯗꯤ ꯅꯨꯃꯤꯠꯇꯣ ꯃꯥꯒꯤ ꯅꯥꯍꯨꯠꯄ ꯇꯧꯕ ꯅꯨꯃꯤꯠꯇꯣ ꯑꯌꯨꯛꯇꯣ ꯍꯥꯏꯗꯤ ꯅꯨꯃꯤꯠꯇꯨꯃꯇꯪꯒꯤ ꯑꯩ ꯑꯗꯨꯝ ꯑꯉꯥꯡꯒꯤ ꯁꯣꯟꯕꯅꯤꯅ ꯅꯣꯡꯃꯗꯨꯗꯤ ꯄꯤꯔꯒꯦ ꯑꯗꯨꯒ ꯑꯗꯨ ꯑꯗꯨꯃꯥꯏꯅ ꯇꯧꯁꯦ ꯑꯗꯨꯕꯨ ꯑꯗꯨ ꯀꯩꯅꯣꯇꯧꯁꯤ ꯑꯗꯣ ꯀꯩꯅꯣꯃ ꯑꯦꯄ꯭ꯂꯤꯀꯦꯁꯟ ꯑꯃꯗꯤ ꯊꯥꯕꯤꯔꯛꯎ ꯑꯗꯨꯒ ꯏꯁꯥ ꯂꯥꯛꯑꯣ ꯄꯦꯔꯦꯟꯁ ꯂꯥꯛꯄꯤꯔꯣ ꯑꯗꯨꯒ ꯍꯥꯏꯗꯤ ꯅꯨꯃꯤꯠ ꯃꯉꯥꯅꯤꯗꯨꯗꯤ ꯅꯨꯡꯉꯥꯏꯗꯧ ꯃꯥꯟꯗꯦ ꯑꯗꯨ ꯅꯣꯡꯃꯒꯨꯝꯕ ꯄꯤ ꯌꯥꯕ꯭ꯔꯥ ꯀꯩꯇꯧꯕꯅꯣꯗꯣ ꯃꯥꯒ ꯈꯟꯅꯔꯒ ꯋꯥꯔꯤ ꯋꯇꯥꯏ ꯀꯩꯅꯣꯗ ꯑꯦꯄ꯭ꯂꯤꯀꯦꯁꯟ ꯑꯃꯗꯤ ꯇꯧꯕꯤꯔꯛꯑꯣ ꯑꯥ ꯎꯝ ꯍꯣꯏ ꯍꯣꯏ ꯍꯣꯏ ꯍꯣꯏ ꯄ꯭ꯔꯤꯟꯁꯤꯄꯥꯜꯗ ꯇꯧꯔꯣ ꯊ꯭ꯔꯨ ꯍꯦꯛ ꯀꯩꯅꯣꯒꯤ ꯀ꯭ꯂꯥꯁ ꯃꯥꯁꯇꯔꯒꯤ ꯊ꯭ꯔꯨꯗ ꯄ꯭ꯔꯤꯟꯁꯤꯄꯥꯜ ꯇꯨ ꯗ ꯄ꯭ꯔꯤꯟꯁꯤꯄꯥꯜ ꯊ꯭ꯔꯨ ꯀ꯭ꯂꯥꯁ ꯃꯥꯁꯇꯔ ꯇꯧꯔꯒ ꯑꯗꯨꯃꯥꯏ ꯇꯧꯔ ꯇꯧꯕꯤꯔꯛꯑꯣ ꯎꯝ ꯑꯗꯨꯝ ꯌꯥꯏ ꯌꯥꯏ ꯌꯥꯏ ꯀꯩꯁꯨ ꯀꯥꯏꯗꯦ ꯃꯃꯥ ꯑꯣꯔ ꯃꯄꯥ ꯑꯗꯨꯒ ꯑꯦꯄ꯭ꯂꯤꯀꯦꯁꯟ ꯏꯔ ꯂꯥꯛꯑꯣ ꯑꯗꯨꯒ ꯎꯝ ꯎꯝ ꯎꯝ ꯍꯣꯏ ꯍꯣꯏ ꯑꯗꯨ ꯍꯌꯦꯡ ꯂꯥꯛꯑꯒ ꯎꯟꯅꯔꯒ ꯈꯟꯅꯔꯁꯤ ꯇꯧꯗ ꯌꯥꯗꯃꯤꯅ ꯈꯔꯁꯨ ꯄꯤꯔꯒꯦ ꯑꯗꯨꯒ ꯄꯣꯠꯇꯨ ꯍꯌꯦꯡ ꯂꯥꯛꯑ ꯈꯟꯅꯔꯒ ꯑꯗꯨꯝ ꯌꯦꯡꯉꯁꯤ ꯍꯥꯏꯗꯤ ꯃꯇꯝꯗꯣ ꯎꯝ ꯑꯗꯣ ꯑꯩꯁꯨ ꯌꯥꯅꯤꯡꯉꯥꯏ ꯑꯉꯥꯡꯗꯨꯁꯨ ꯂꯥꯏꯔꯤꯛꯇꯨꯗ ꯁꯣꯊꯔꯤ ꯄꯣꯠꯇꯨ ꯈꯤꯇꯪ ꯐꯅꯤꯡꯉꯥꯏꯒꯤ ꯄꯣꯠ ꯑꯃꯗ ꯑꯣꯏꯅ ꯈꯟꯅꯔꯒ ꯑꯩꯈꯣꯏꯁꯨ ꯑꯣꯖꯥ ꯑꯣꯏꯕꯅꯤꯅ ꯑꯉꯥꯡ ꯂꯥꯏꯔꯤꯛꯁꯤꯃ ꯇꯝꯃꯒ ꯍꯥꯏꯗꯤ ꯁꯥꯠꯇ꯭ꯔꯁꯤ ꯁꯣꯟꯕ ꯍꯥꯏꯗꯣ ꯅꯨꯡꯉꯥꯏꯇꯃꯤꯅ ꯑꯉꯥꯡꯗꯣ ꯐꯥꯅꯤꯡꯉꯥꯏꯗꯃꯛꯇꯅꯤ ꯑꯩꯈꯣꯏ ꯈꯜꯂꯤ ꯄꯣꯠꯁꯦ ꯎꯝ ꯎꯝ ꯎꯝ ꯑꯣꯐꯤꯁ ꯑꯥꯋ꯭ꯔꯗ ꯑꯗꯨꯝ ꯄꯨꯡ ꯇꯔꯥ ꯑꯗꯨꯋꯥ ꯃꯄꯥ ꯑꯗꯨꯝ ꯂꯥꯛꯄꯤꯔꯣ ꯄꯨꯡ ꯇꯔꯥꯗꯒꯤ ꯍꯌꯦꯡ ꯑꯁꯣꯝ ꯅꯥꯀꯟꯗ ꯃꯤꯇꯤꯡꯁꯨ ꯂꯩ ꯃꯤꯇꯤꯡꯗꯨ ꯇꯧꯗ꯭ꯔꯤꯉꯩ ꯃꯃꯥꯡꯗ ꯑꯗꯨꯝ ꯍꯥꯏꯗꯤ ꯂꯥꯛꯑꯃꯤꯅ ꯕꯥꯔꯣꯐꯧ ꯃꯃꯥꯡꯗ ꯑꯗꯨꯝ ꯂꯥꯛꯄꯤꯔꯣ ꯎꯝ ꯎꯝ ꯎꯝ ꯎꯝ ꯎꯝ ꯎꯝ ꯎꯝ ꯑꯣ ꯐꯔꯦ ꯐꯔꯦ ꯐꯔꯦ ꯍꯌꯦꯡ ꯁꯣꯏꯗꯅ ꯂꯥꯛꯄꯤꯔꯣ ꯎꯝ ꯐꯔꯦ ꯐꯔꯦ ꯐꯔꯦ ꯎꯝ ꯎꯝ ꯊꯝꯃꯦ